ꯑꯥ ꯇꯥꯏ ꯀꯅꯥ ꯃꯥꯅꯤ ꯃꯥꯅꯤ ꯍꯥꯏꯕꯤꯌꯨ ꯍꯥꯏꯕꯤꯌꯨ ꯍꯣꯏ ꯌꯥꯏꯌꯦ ꯌꯥꯏꯌꯦ ꯑꯄꯥꯝꯕꯗꯨ ꯍꯦꯛꯇ ꯍꯥꯏꯕꯤꯎ ꯀꯔꯝꯕ ꯃꯣꯕꯥꯏꯜ ꯑꯣꯏꯔꯒꯦ ꯁꯣꯝꯅ ꯄꯥꯝꯃꯤꯗꯨ ꯍꯦꯛꯇ ꯍꯥꯏꯕꯤꯌꯨ ꯑꯣ ꯂꯩꯒꯅꯤ ꯂꯩꯒꯅꯤ ꯑꯗꯨ ꯋꯥꯟ ꯄ꯭ꯂꯁꯁꯤ ꯃꯈꯜ ꯃꯌꯥꯝ ꯑꯃ ꯊꯣꯛꯑꯦ ꯋꯥꯟ ꯄ꯭ꯂꯁ ꯅꯣꯔꯗ ꯍꯥꯏꯕ ꯑꯃ ꯋꯥꯟ ꯄ꯭ꯂꯁ ꯅꯣꯔꯗ ꯁꯤ ꯏ ꯍꯥꯏꯕ ꯑꯃ ꯑꯗꯨꯗꯒꯤ ꯋꯥꯟ ꯄ꯭ꯂꯁ ꯅꯣꯠ ꯇꯨ ꯇꯤ ꯍꯥꯏꯕ ꯑꯃ ꯃꯈꯜ ꯃꯌꯥꯝ ꯑꯃ ꯂꯩ ꯑꯗꯨ ꯁꯣꯝꯅ ꯄꯥꯝꯕꯤꯔꯤꯁꯤ ꯋꯥꯟ ꯄ꯭ꯂꯁꯁꯤ ꯀꯔꯝꯕ ꯃꯣꯗꯦꯜꯅꯣ ꯑꯥ ꯀꯌꯥꯃꯨꯛꯀꯤ ꯕꯖꯦꯠ ꯑꯣꯏꯕ ꯄꯣꯠꯅꯣ ꯄꯥꯝꯕꯤꯔꯤꯁꯦ ꯑꯃꯨꯛꯇ ꯍꯥꯏꯕꯤꯌꯨ ꯌꯥꯅꯤ ꯌꯥꯅꯤ ꯋꯥꯟ ꯄ꯭ꯂꯁ ꯅꯣꯔꯗ ꯊ꯭ꯔꯤꯁꯦ ꯍꯥꯟꯅ ꯑꯩꯈꯣꯏ ꯌꯥꯝꯅ ꯄꯣꯄꯨꯂꯔ ꯑꯣꯏꯔꯝꯃꯦ ꯑꯗꯨ ꯍꯧꯖꯤꯛ ꯀꯥꯟꯗꯤ ꯌꯥꯝ ꯀꯟꯅꯗꯤ ꯄꯣꯄꯨꯂꯔꯗꯤ ꯑꯣꯏꯗ꯭ꯔꯦ ꯑꯗꯨꯕꯨ ꯋꯥꯟ ꯄ꯭ꯂꯁ ꯅꯣꯔꯗ ꯊ꯭ꯔꯤꯁꯤ ꯍꯧꯖꯤꯛ ꯂꯩꯕꯕꯨꯗꯤ ꯂꯩ ꯁ꯭ꯇꯣꯛꯇ ꯂꯩ ꯑꯗꯨ ꯁꯣꯝꯅ ꯂꯧꯕꯤꯒꯦ ꯈꯟꯕꯤꯔꯤꯁꯤ ꯄꯩꯁꯥ ꯑꯣꯏꯅ ꯊꯤꯗꯧꯔꯤꯕ꯭ꯔꯥ ꯅꯠꯇ꯭ꯔꯒ ꯏ ꯑꯦꯝ ꯑꯥꯏ ꯑꯣꯏꯅ ꯇꯧꯗꯣꯔꯤꯕ꯭ꯔꯥ ꯍꯥꯏꯕꯗꯨꯃꯁꯨ ꯍꯥꯏꯐꯦꯠꯇ ꯍꯥꯟꯅ ꯍꯥꯏꯕꯌꯨ ꯑꯩꯈꯣꯏ ꯈꯟꯅ ꯇꯥꯟꯅꯕꯗ ꯂꯩꯕ ꯌꯣꯟꯕꯗ ꯅꯨꯡꯉꯥꯏꯅꯕ

ꯑꯩ ꯂꯣꯏꯅ ꯊꯝꯖꯒꯦ ꯍꯥꯏꯗꯤ ꯏꯀꯨꯏ ꯀꯨꯏꯗꯅ ꯍꯥꯏꯗꯤ ꯃꯤꯅꯠ ꯑꯅꯤ ꯑꯍꯨꯝ ꯃꯇꯨꯡ ꯀꯔꯤꯗ ꯑꯩ ꯑꯗꯨꯝ ꯊꯝꯖꯒꯦ ꯋꯥꯟ ꯄ꯭ꯂꯁ ꯅꯣꯔꯗ ꯊ꯭ꯔꯤꯁꯤ ꯑꯩꯈꯣꯏꯒꯤ ꯗꯨꯀꯥꯟꯗ ꯍꯧꯖꯤꯛꯃꯛ ꯂꯩꯖꯔꯤ ꯑꯗꯨ ꯀꯔꯤꯅꯤ ꯏ ꯑꯦꯝ ꯑꯥꯏ ꯑꯣꯏꯅ ꯑꯦꯄ꯭ꯂꯥꯏ ꯇꯧꯒꯦ ꯍꯥꯏꯔꯒꯗꯤ ꯑꯩꯈꯣꯏ ꯑꯥ ꯑꯥꯗꯥꯔ ꯗꯣꯀꯨꯃꯦꯟ ꯁꯤ ꯈꯔ ꯆꯪꯒꯅꯤ ꯑꯥꯗꯥꯔ ꯆꯪꯒꯅꯤ ꯄꯥꯟ ꯆꯪꯒꯅꯤ ꯑꯅꯤꯁꯤ ꯈꯛ ꯑꯗꯨꯝ ꯆꯪꯉꯒ ꯌꯥꯔꯦ ꯑꯗꯨꯒ ꯄꯩꯁꯥ ꯗꯥꯎꯟ ꯄꯦꯃꯦꯟꯒꯤ ꯃꯇꯥꯡꯁꯦ ꯁꯤ ꯋꯥꯟ ꯄ꯭ꯂꯁ ꯅꯣꯔꯗ ꯑꯁꯦꯡꯕꯩꯗꯤ ꯃꯃꯟꯁꯤ ꯍꯥꯟꯅꯗꯤ ꯇ꯭ꯋꯦꯟꯇꯤ ꯅꯥꯏꯟꯒꯨꯝꯕ ꯂꯩꯔꯝꯕꯅꯦ ꯑꯗꯨ ꯍꯧꯖꯤꯛꯁꯤ ꯇ꯭ꯋꯦꯟꯇꯤ ꯊ꯭ꯔꯤꯗ ꯇꯥꯔꯛꯂꯦꯕ ꯁꯤ ꯗꯤꯁꯀꯥꯎꯟ ꯂꯥꯛꯏꯅꯦꯕ ꯑꯗꯨ ꯁꯤꯒꯤꯁꯤ ꯈꯨꯗꯣꯡ ꯆꯥꯕꯁꯤ ꯁꯥꯔꯅ ꯂꯧꯕꯤꯍꯧꯔꯣ ꯑꯗꯨꯅ ꯗꯥꯎꯟ ꯄꯦꯃꯦꯟ ꯊꯤꯕꯤꯔꯒ ꯂꯧꯒꯦ ꯍꯥꯏꯔꯒꯗꯤ ꯑꯩꯈꯣꯏ ꯂꯨꯄꯥ ꯂꯤꯁꯤꯡ ꯇꯔꯨꯛ ꯀꯨꯝꯕ ꯗꯥꯎꯟ ꯄꯦꯃꯦꯟ ꯊꯤꯔꯒ ꯑꯩꯈꯣꯏ ꯃꯣꯕꯥꯏꯜ ꯑꯁꯤ ꯂꯧꯕ ꯌꯥꯒꯅꯤ ꯑꯗꯨ ꯋꯥꯟ ꯄ꯭ꯂꯁ ꯅꯣꯔꯗ ꯊ꯭ꯔꯤꯁꯦ ꯌꯥꯝꯅ ꯅꯨꯡꯉꯥꯏꯕ ꯄꯥꯏꯕꯗ ꯌꯥꯝꯅ ꯀꯝꯐꯣꯔꯇꯦꯕꯜ ꯑꯣꯏꯕ ꯑꯗꯨꯒ ꯃꯥꯒꯤ ꯄ꯭ꯔꯣꯁꯦꯁꯔꯁꯨ ꯇꯨ ꯄꯣꯏꯟ ꯊ꯭ꯔꯤ ꯑꯣꯏꯕ ꯑꯗꯨꯒ ꯔꯥꯝꯅ ꯁꯤꯛꯁ ꯖꯤ ꯕꯤ ꯑꯗꯨꯒ ꯑꯩꯠ ꯖꯤ ꯕꯤ ꯑꯅꯤ ꯂꯥꯛꯏ ꯑꯗꯨ ꯁꯥꯔꯒꯤꯁꯤ ꯃꯣꯗꯦꯜꯁꯤ ꯁꯤꯛꯁ ꯖꯤ ꯕꯤ ꯇꯨ ꯐꯤꯐꯇꯤ ꯁꯤꯛꯁ ꯖꯤ ꯕꯤ ꯑꯣꯏꯅ ꯂꯧꯕꯤꯗꯣꯏꯔ ꯅꯠꯇ꯭ꯔꯒ ꯁꯤꯛꯁ ꯖꯤ ꯕꯤ ꯋꯥꯟ ꯇ꯭ꯋꯦꯟꯇꯤ ꯋꯥꯟ ꯐꯤꯐꯇꯤ ꯁꯤꯛꯁ ꯂꯧꯗꯣꯔꯤꯔꯥ ꯀꯔꯝꯕ ꯃꯣꯗꯦꯜ ꯍꯥꯏꯗꯤ ꯑꯣ ꯑꯣ ꯌꯥꯔꯦ ꯌꯥꯔꯦ ꯑꯗꯨꯗꯤ ꯑꯗꯨ ꯁꯥꯔꯁꯤ ꯀꯗꯥꯏꯗꯩꯅꯣ ꯇꯧꯕꯤꯔꯛꯏꯁꯦ ꯍꯧꯖꯤꯛꯁꯦ ꯆꯨꯔꯥꯆꯥꯟꯄꯨꯗꯩꯔꯣ

ꯑꯣ ꯐꯔꯦ ꯐꯔꯦ